ꯍꯜꯂꯣ ꯑꯩ ꯇꯧꯖꯔꯛꯏꯁꯦ ꯉꯁꯥꯏ ꯁꯣꯝꯒꯤ ꯗꯨꯀꯥꯟꯗꯒꯤ ꯑꯩꯅ ꯑꯉꯥꯡꯒꯤ ꯂꯥꯏꯔꯤꯛ ꯈꯔ ꯂꯧꯖꯕꯗꯨꯅꯦ ꯃꯥꯒꯤ ꯗ꯭ꯔꯣꯋꯤꯡꯒꯤ ꯀ꯭ꯂꯤꯞꯦꯟ ꯈꯔꯃꯒ ꯑꯗꯣ ꯑꯗꯣꯝꯒꯤ ꯃꯐꯝꯗꯒꯤ ꯑꯩꯈꯣꯏ ꯑꯉꯥꯡꯒꯤ ꯂꯥꯏꯔꯤꯛ ꯂꯧꯕꯁꯦ ꯑꯉꯥꯡꯁꯤꯡꯅꯁꯨ ꯂꯥꯏꯔꯤꯛ ꯁꯤꯡꯗꯨꯁꯨ ꯌꯥꯝꯅ ꯄꯥꯝꯃꯦ ꯗ꯭ꯔꯣꯋꯤꯡꯒꯤ ꯀꯩꯀꯥꯒꯤ ꯑꯗꯣ ꯑꯍꯦꯟꯕ ꯂꯥꯏꯔꯤꯛ ꯀꯩꯀꯥ ꯈꯔꯃꯁꯨ ꯂꯧꯅꯤꯡꯕ ꯍꯥꯏꯇꯥꯔꯦ ꯑꯗꯣ ꯑꯗꯣꯝꯒꯤ ꯗꯨꯀꯥꯟꯗ ꯂꯩꯕꯤꯔꯤꯕ ꯑꯩꯈꯣꯏꯒꯤ ꯁꯦꯜꯁꯃꯦꯟꯁꯤꯡꯗꯨꯁꯨ ꯑꯗꯨꯝ ꯋꯥꯔꯤ ꯋꯥꯇꯥꯏ ꯁꯥꯟꯅꯕ ꯅꯨꯡꯉꯥꯏ ꯑꯗꯨꯝ ꯑꯩꯈꯣꯏ ꯒꯤꯞ ꯀꯩꯀꯥ ꯑꯗꯨꯝ ꯑꯉꯥꯡꯁꯤꯡꯒꯤ ꯁꯥꯟꯅꯅꯕ ꯄꯦꯟꯁꯤꯟ ꯔꯦꯖꯔꯅꯆꯤꯡꯕ ꯑꯍꯦꯟꯕ ꯈꯔꯁꯨ ꯑꯗꯨꯝ ꯍꯥꯞꯄꯤꯔꯛꯏ ꯑꯗꯣ ꯃꯣꯏ ꯗ꯭ꯔꯣꯋꯤꯡ ꯄꯦꯄꯔ ꯀꯩꯀꯥ ꯑꯗꯨꯝ ꯑꯉꯥꯡꯁꯤꯡꯒꯤ ꯑꯇꯣꯞꯄ ꯂꯧꯅꯤꯡ ꯈꯣꯠꯅꯤꯡꯕ ꯑꯗꯨꯝ ꯑꯩꯈꯣꯏ ꯁꯣꯝꯗ ꯇꯥꯟꯅꯖꯔꯛꯀꯦ ꯑꯩꯈꯣꯏ ꯗꯔꯀꯥꯔ ꯂꯩꯕꯁꯤꯡ ꯇꯧꯔꯛꯀꯦ ꯑꯉꯥꯡꯁꯤꯡꯅ ꯌꯥꯝꯅ ꯄꯥꯝꯕ ꯄꯣꯠꯂꯝꯁꯤꯡ ꯑꯩꯈꯣꯏꯒꯤ ꯂꯥꯏꯔꯤꯛꯀꯤ ꯀꯩꯀꯥꯁꯦ ꯌꯥꯝ ꯃꯐꯝꯁꯤꯗ ꯃꯔꯥꯡ ꯀꯥꯏꯅ ꯐꯪꯕꯤꯍꯧꯕ ꯑꯩꯁꯨ ꯎꯖꯔꯝꯃꯦ ꯑꯗꯣ ꯑꯗꯣꯝꯒꯤ ꯀꯩꯅꯣꯁꯦ ꯄ꯭ꯔꯥꯏꯕꯦꯠ ꯅꯝꯕꯔ ꯀꯩꯀꯥ ꯑꯩꯈꯣꯏ ꯑꯗꯨꯝ ꯂꯧꯖꯔꯛꯑꯦ ꯑꯗꯨꯒ ꯋꯥꯔꯤ ꯋꯥꯇꯥꯏ ꯑꯗꯨꯝ ꯁꯥꯟꯅꯅꯕ ꯇꯧꯖꯕꯅꯦ ꯑꯩ ꯁꯥꯔꯒꯤ ꯊꯦꯡꯁ ꯇꯧꯕꯒꯤ ꯐꯣꯟꯁꯦ ꯇꯧꯖꯔꯀꯄꯅꯦ ꯁꯥꯔ ꯑꯗꯨꯝ ꯃꯔꯛ ꯃꯔꯛꯇ ꯑꯩꯈꯣꯏ ꯑꯉꯥꯡꯁꯤꯡꯒ ꯑꯩꯈꯣꯏꯒ ꯑꯗꯨꯝ ꯀꯣꯏꯊꯣꯛ ꯆꯔꯛꯀꯦ ꯗꯔꯀꯥꯔ ꯂꯩꯕꯁꯤꯡ ꯑꯗꯨꯝ ꯁꯥꯔ ꯈꯣꯏꯗ ꯂꯥꯛꯑꯒ ꯑꯗꯨꯝ ꯇꯥꯟꯅꯁꯦ ꯑꯩꯈꯣꯏꯁꯨ ꯌꯥꯝ ꯅꯨꯡꯉꯥꯏ ꯊꯦꯡꯀ꯭ꯌꯨ